ꯑꯥ ꯍꯂꯣ ꯑꯧ ꯃꯥꯅꯦ ꯍꯣꯏ ꯍꯣꯏ ꯍꯣꯏ ꯎꯝ ꯎꯝ ꯎꯝ ꯎꯝ ꯍꯧꯖꯤꯛꯀꯥꯟꯁꯦ ꯑꯩꯈꯣꯏꯁꯦ ꯌꯥꯝꯅꯗꯤ ꯄꯨꯔꯛꯇꯦꯕꯀꯣ ꯕꯟ ꯂꯩꯕꯅꯤꯅ ꯒꯥꯔꯤꯁꯤ ꯆꯦꯟꯗꯕꯒꯤꯀꯣ ꯑꯗꯨ ꯑꯉꯥꯡꯈꯣꯏꯒꯤꯁꯨ ꯂꯩꯕꯗꯤ ꯂꯩꯌꯦ ꯑꯦꯗꯤꯗꯥꯁꯇꯨꯀꯣ ꯑ ꯑ ꯑ ꯑ ꯑ ꯑ ꯑ ꯑ ꯑ ꯍꯣꯏ ꯍꯤꯜꯁꯁꯨ ꯂꯩꯌꯦ ꯑꯗꯣ ꯌꯥꯝ ꯐꯖꯕꯗꯤ ꯎꯝ ꯌꯥꯝ ꯐꯖꯕꯗꯤ ꯑꯣꯏꯗꯕꯅꯦꯕ ꯅꯣꯏꯅ ꯂꯥꯛꯂꯒ ꯑꯗꯨꯝ ꯆꯦꯛꯇꯤ ꯇꯧꯑꯣ ꯎꯝ ꯄ꯭ꯔꯥꯏꯁꯁꯦ ꯑꯩꯈꯣꯏꯁꯦ ꯋꯥꯟ ꯀꯦ ꯑꯗꯨꯒ ꯋꯥꯟ ꯀꯦ ꯌꯧꯗꯕꯁꯨ ꯂꯩꯌꯦ ꯎꯝ ꯑ ꯂꯣꯐꯔꯗ ꯑ ꯑꯗꯨꯒ ꯍꯤꯜꯗꯗꯤ ꯍꯤꯜꯁꯤꯅ ꯂꯣꯐꯔꯗꯒꯤ ꯍꯦꯟꯅꯗꯤ ꯈꯔ ꯇꯥꯡꯗꯤ ꯇꯥꯡꯉꯦ ꯋꯥꯟ ꯐꯥꯏꯚꯀꯨꯝꯕ ꯇꯨꯒꯨꯝꯕ ꯌꯧꯋꯦꯕꯀꯣ ꯎꯝ ꯐ꯭ꯂꯦꯠꯀꯨꯝꯕꯗꯤ ꯐꯥꯏꯚ ꯍꯟꯗ꯭ꯔꯦꯠ ꯁꯤꯛꯁ ꯍꯟꯗ꯭ꯔꯦꯠꯇ ꯑꯗꯨꯝ ꯐꯪꯒꯅꯤ ꯎꯝ ꯏꯁꯅꯤꯀꯔꯗꯤ ꯑꯦꯗꯤꯗꯥꯁꯁꯨ ꯅꯥꯏꯀꯤꯁꯨ ꯄꯨꯃꯥꯁꯨ ꯑꯗꯨꯝ ꯂꯩꯌꯦ ꯏꯁꯅꯤꯀꯔꯅ ꯐꯖꯕ ꯌꯥꯝ ꯂꯩ ꯍꯣꯏ ꯎꯝ ꯎꯝ ꯎꯝ ꯍꯣꯏ ꯍꯣꯏ ꯂꯩꯇꯦꯁ ꯗꯤꯖꯥꯎꯟꯅꯦ ꯑꯗꯣ ꯏꯁꯅꯤꯀꯔꯗꯤ ꯊ꯭ꯔꯤ ꯊꯥꯎꯖꯟꯒꯨꯝꯕ ꯌꯧꯕꯅꯦꯕꯀꯣ ꯑꯗꯨ ꯅꯪ ꯄꯤꯁ ꯀꯌꯥꯒꯨꯝꯕ ꯂꯧꯒꯦ ꯍꯥꯏꯕ꯭ꯔꯣ ꯂꯧꯔꯗꯤ ꯎꯝ ꯎꯝ ꯎꯝ ꯎꯝ ꯎꯝ ꯎꯝ ꯑꯩ ꯑꯩꯅꯗꯤ ꯅꯉꯣꯟꯗꯗꯤ ꯍꯣꯜꯁꯦꯜꯗ ꯄꯤꯕꯅꯦꯕꯀꯣ ꯑ ꯍꯣꯜꯁꯦꯜꯒꯤ ꯄ꯭ꯔꯥꯏꯁ ꯔꯦꯠꯇ ꯄꯤꯕꯅꯦꯕ ꯑꯗꯨ ꯑꯗꯒꯤ ꯊ꯭ꯔꯤ ꯊꯥꯎꯖꯟꯒꯨꯝꯕ ꯑꯣꯏꯕꯅꯦꯕ ꯅꯠꯇ꯭ꯔꯗꯤ ꯑꯩꯈꯣꯏꯅ ꯌꯣꯟꯕꯗꯤ ꯁꯤꯛꯁ ꯊꯥꯎꯖꯟ ꯐꯥꯏꯚ ꯊꯥꯎꯖꯟ ꯑꯗꯨꯃꯥꯏꯅ ꯌꯣꯟꯕꯅꯦꯕ ꯎꯝ ꯅꯪꯒꯤ ꯑꯩꯈꯣꯏꯒꯤ ꯀꯁꯇꯔꯃꯔ ꯑꯣꯏꯕꯅꯤꯅ ꯑꯗꯨꯝ ꯂꯥꯛꯑꯒ ꯄꯣꯠ ꯌꯥꯝ ꯌꯥꯝ ꯂꯧꯕꯒꯤꯀꯣ ꯅꯉꯣꯟꯗꯗꯤ ꯍꯣꯡꯅ ꯄꯤꯕꯅꯤꯗ ꯎꯝ ꯎꯝ ꯑ ꯍꯣꯏ ꯐꯔꯁ ꯀꯣꯄꯤꯅꯦ ꯎꯝ ꯅꯪ ꯂꯥꯛꯑꯗꯤ ꯀꯗꯧꯉꯩꯒꯨꯝꯕ ꯂꯥꯛꯀꯦ ꯍꯥꯏꯕ꯭ꯔꯣ

ꯑ ꯍꯣꯏ ꯍꯣꯏ ꯍꯣꯏ ꯌꯥꯏ ꯌꯥꯏ ꯀꯥꯏꯗꯦ ꯎꯝ ꯎꯝ ꯎꯝ ꯑ ꯑ ꯑ ꯑ ꯎꯝ ꯎꯝ ꯎꯝ ꯎꯝ ꯎꯝ ꯎꯝ ꯍꯣꯏ ꯍꯣꯏ ꯆꯨꯝꯃꯦ ꯑꯗꯨꯁꯨ ꯎꯝ ꯎꯝ ꯎꯝ ꯍꯣꯏ ꯍꯣꯏ ꯑꯗꯨꯝ ꯂꯥꯛꯑꯣ ꯍꯌꯦꯡ ꯎꯝ ꯑꯣꯀꯦ ꯑꯣꯀꯦ ꯎꯝ ꯍꯣꯏ ꯂꯩꯒꯅꯤ ꯑꯗꯨꯝ ꯂꯩꯒꯅꯤ ꯎꯝ ꯎꯝ ꯑꯣꯀꯦ ꯑꯣꯀꯦ ꯆꯣ ꯎꯝ